ꯑꯩꯅ ꯍꯟꯗꯛ ꯀꯥꯂꯦꯟ ꯑꯣꯏꯔꯛꯄꯁꯤꯗ ꯐꯦꯟ ꯑꯃ ꯂꯩꯕꯅꯦ ꯐꯦꯟꯗꯣ ꯌꯥꯝꯅ ꯐꯕ ꯑꯣꯏꯗꯦ ꯌꯥꯝꯅ ꯐꯠꯇꯦ ꯁꯤꯖꯤꯟꯅꯕꯗ ꯌꯥꯝ ꯅꯨꯡꯉꯥꯏꯇꯦ ꯅꯨꯡꯁꯤꯠ ꯏꯅꯛ ꯅꯛꯅ ꯅꯨꯡꯁꯤꯠ ꯌꯥꯝ ꯀꯟꯅ ꯐꯪꯕ ꯑꯣꯏꯗꯦ